ꯑꯥ ꯁꯤ ꯍꯟꯗꯛ ꯐ꯭ꯔꯦꯟ ꯑꯅꯧꯕ ꯃꯅꯤꯄꯨꯔꯒꯤꯗꯣ ꯑꯣꯏꯗꯣꯏꯔ ꯑꯩꯁꯦ ꯃꯅꯤꯄꯨꯔꯒꯤ ꯑꯦꯟꯁꯥꯡ ꯌꯥꯝ ꯆꯥꯅꯤꯡꯕ ꯎꯇꯤ ꯊꯣꯡꯕ ꯈꯤꯇ ꯇꯥꯛꯄꯤꯌꯨ

ꯎꯇꯤ ꯑꯁꯪꯕ ꯑꯩ ꯂꯩꯁꯤꯔꯣ ꯒꯨꯋꯥꯇꯤꯗ ꯁꯨꯝ ꯀꯩꯀꯩ ꯆꯪꯒꯦ ꯁꯨꯝ ꯑꯔꯥꯏꯕ ꯃꯦꯊꯠꯇ ꯁꯨꯝ

ꯑꯥ

ꯍꯜꯂꯣ ꯍꯜꯂꯣ ꯇꯥꯔꯦ ꯇꯥꯔꯦ

ꯀꯔꯤ ꯍꯥꯟꯅ ꯍꯥꯞꯄꯒ ꯀꯃꯥꯏꯅ ꯇꯧꯔ ꯊꯣꯡꯕ ꯍꯧꯒꯅꯤ

ꯍꯥꯏꯗꯤ ꯑꯗꯨꯗꯣ ꯄꯨꯂꯞ ꯍꯥꯞꯄꯒ ꯑꯥ ꯁꯣꯏꯔꯒ ꯏꯁꯤꯡ ꯍꯥꯟꯅ ꯍꯥꯞꯄꯒ

ꯀꯩꯀꯩ ꯑꯗꯨꯗ ꯃꯆꯜꯅꯨꯡ ꯆꯥꯏꯒꯗꯕ

ꯑꯗꯨꯒ ꯐꯨꯠꯂꯅꯤ

ꯑꯥ ꯑꯥ ꯑꯉꯧꯕꯗꯣ

ꯀꯔꯤ ꯊꯨꯝ ꯃꯣꯔꯣꯛ ꯍꯥꯞꯇ꯭ꯔꯤꯉꯩꯗ ꯁꯣꯗꯥ ꯕꯥꯏꯒꯞ ꯍꯥꯞꯄꯒ ꯑꯅꯤꯔꯛ ꯀꯥꯝꯃꯕ ꯃꯇꯨꯡꯗ ꯍꯥꯡꯗꯣꯛꯑꯒ ꯑꯣꯠꯇꯧꯕ ꯑꯥ

ꯂꯣꯏꯔꯛꯄꯗ ꯊꯥꯎ ꯁꯣꯛ ꯇꯧꯔꯒ ꯑꯃꯨꯛ ꯎꯇꯤꯗꯨꯗ ꯑꯃꯨꯛ ꯍꯥꯞꯆꯤꯟꯗꯣꯏꯕ ꯑꯗꯨ ꯑꯁꯪꯕꯁꯦ ꯑꯗꯨꯃꯥꯏꯅ ꯊꯣꯡꯉꯦꯕꯀꯣ ꯑꯁꯪꯕ ꯅꯠꯇꯕ ꯑꯃ ꯑꯗꯨꯝ ꯑꯩꯈꯣꯏ ꯌꯨꯇꯨꯞꯇ ꯁꯨꯝ ꯎꯕ ꯑꯃ ꯕꯥꯃꯣꯟꯅꯒ ꯊꯣꯡꯕ ꯑꯃ ꯌꯦꯜꯂꯣ ꯑꯣꯏ ꯀꯩꯑꯣꯏ ꯇꯧꯕ ꯑꯃ ꯂꯩꯕꯗꯣ ꯑꯗꯨꯁꯨ ꯑꯗꯨꯝ ꯊꯣꯡꯕ ꯑꯗꯨꯝ ꯆꯞ ꯃꯥꯟꯅꯗꯣꯏꯔꯣ ꯍꯧꯖꯤꯛꯀꯤ ꯍꯪꯒꯥꯝꯄꯥꯟ ꯍꯥꯏꯗꯤ ꯌꯦꯜꯂꯣ ꯃꯆꯨꯒꯤꯗꯣ ꯑꯗꯨꯅ ꯀꯩꯀꯩ ꯍꯥꯞꯇꯣꯏꯅꯣ ꯑꯗꯨꯅ

ꯃꯪꯒꯜ ꯃꯄꯨꯝ ꯃꯄꯨꯝꯗꯣ ꯑꯗꯨꯁꯨ ꯆꯦꯡ ꯍꯥꯞꯇꯣꯏꯅꯤꯀꯣ

ꯑꯗꯨꯒ ꯁꯣꯛ ꯇꯧꯔꯒ ꯍꯥꯞꯄꯅꯤ ꯑꯗꯨꯒ ꯑꯗꯨꯝ ꯊꯨꯝ ꯃꯣꯔꯣꯛ ꯍꯥꯞꯄꯒ ꯑꯗꯨꯝ ꯈꯔ ꯐꯨꯠꯂ ꯑꯗꯨꯝ ꯌꯥꯔꯦ

ꯇꯣꯔꯣꯕꯣꯠ ꯑꯁꯪꯕꯗꯣ

ꯌꯥꯝ ꯅꯨꯡꯉꯥꯏꯖꯔꯦ ꯑꯗꯨꯗꯤ ꯑꯩ ꯑꯝꯇ ꯇ꯭ꯔꯥꯏ ꯇꯧꯔꯒ ꯃꯍꯥꯎ ꯑꯝꯇ ꯌꯦꯡꯒꯦ ꯑꯥ ꯊꯣꯂꯛꯄꯗ ꯍꯥꯏꯔꯛꯀꯗꯣꯏꯅꯤꯀꯣ ꯑꯩꯗꯤ ꯑꯗꯨꯒ ꯑꯃꯨꯛ ꯑꯗꯣꯝꯗ ꯑꯃꯨꯛ ꯊꯣꯡꯉꯒ ꯑꯃꯨꯛ ꯆꯥꯃꯤꯟꯅꯁꯤ ꯑꯗꯨꯗꯤ ꯈꯪꯉꯅꯤ ꯑꯧ ꯌꯥꯔꯅꯤ ꯌꯥꯔꯅꯤ

ꯊꯝꯃꯒꯦ ꯊꯝꯃꯒꯦ